ꯍꯂꯣ ꯏꯇꯥꯎ ꯅꯍꯥꯟ ꯑꯩꯒꯤ ꯐꯣꯟ ꯑꯃ ꯂꯩꯔꯛꯑꯦ ꯁꯤꯖꯤꯟꯅꯕ ꯌꯥꯝ ꯅꯨꯡꯉꯥꯏ ꯀꯦꯃꯦꯔꯥꯁꯨ ꯌꯥꯝ ꯁꯦꯡꯉꯤ ꯐꯣꯟꯗꯣ ꯐꯣꯟ ꯗꯤꯖꯥꯏꯟꯁꯨ ꯌꯥꯝ ꯐꯖꯩ ꯔꯥꯝꯗꯤ ꯈꯔ ꯋꯥꯡꯉꯤ ꯑꯩꯠ ꯖꯤꯕꯤꯅꯤ ꯑꯗꯨꯒ ꯔꯣꯝꯅ ꯋꯥꯟ ꯇ꯭ꯋꯦꯟꯇꯤ ꯑꯩꯠꯅꯤ ꯐꯣꯟ ꯃꯃꯤꯡꯗꯤ ꯏꯇꯥꯎ ꯑꯦꯝ ꯃꯥꯏ ꯏꯂꯚꯦꯟ ꯑꯦꯛꯁꯅꯤ ꯁ꯭ꯀ꯭ꯔꯤꯟꯗꯤ ꯒꯣꯔꯤꯂꯥ ꯀꯣꯔꯅꯤꯡ ꯒꯣꯔꯤꯂꯥ ꯒ꯭ꯂꯥꯁꯅꯦ ꯌꯥꯝ ꯅꯨꯡꯉꯥꯏ ꯁꯤꯖꯟꯅꯕꯗ ꯕꯤꯗꯑꯣ ꯌꯦꯡꯕꯁꯨ ꯌꯥꯝ ꯁꯦꯡꯉꯤ ꯒꯦꯝ ꯁꯥꯟꯅꯕꯗꯁꯨ ꯐꯨꯜ ꯑꯩꯁ ꯗꯤꯗ ꯁꯥꯟꯅꯕꯗ ꯀꯩꯁꯨꯝ ꯇꯧꯗꯦ ꯌꯥꯝ ꯅꯨꯡꯉꯥꯏ ꯍꯥꯟꯅ ꯑꯩꯅ ꯄꯥꯏꯔꯝꯕ ꯐꯣꯟꯗꯨꯗꯩꯗꯤ ꯁꯤꯅ ꯍꯦꯟꯅ ꯅꯨꯡꯉꯥꯏꯈ꯭ꯔꯦ ꯏꯁꯄꯤꯀꯔꯁꯤꯁꯨ ꯗꯨꯑꯦꯜ ꯑꯣꯏ ꯃꯅꯤꯡ ꯃꯃꯥꯡ ꯍꯥꯏꯗꯨꯏꯅꯦ ꯐꯤꯡꯒꯔ ꯄ꯭ꯔꯤꯟꯠꯁꯨ ꯑꯩꯅ ꯍꯥꯟꯅ ꯄꯥꯏꯔꯝꯕꯗꯨꯗꯤ ꯅꯥꯀꯟꯗ ꯑꯣꯏꯕꯅꯤ ꯑꯗꯨ ꯃꯅꯤꯡꯗ ꯑꯣꯏꯕꯁꯨ ꯌꯥꯎꯕꯅꯤ ꯍꯟꯗꯛꯇꯤ ꯏꯟ ꯗꯤꯁꯄ꯭ꯂꯦ ꯑꯣꯏꯔꯦ ꯍꯥꯏꯕꯗꯤ ꯗꯤꯁꯄ꯭ꯂꯦ ꯃꯅꯨꯡꯗ ꯑꯣꯏꯔꯦ ꯑꯗꯨ ꯅꯪꯒꯤ ꯐꯣꯟ ꯑꯃ ꯂꯩꯅꯤ ꯍꯥꯏꯕꯗꯨ ꯁꯤ ꯑꯣꯏꯅ ꯂꯩꯔꯣ ꯁꯤ ꯁꯤꯖꯤꯟꯅꯕꯁꯨ ꯌꯥꯝ ꯅꯨꯡꯉꯥꯏ ꯐꯁꯨ ꯐꯖꯩ ꯅꯪꯉꯣꯟꯗ ꯁꯤꯖꯤꯟꯅꯗꯁꯨ ꯍꯦꯟꯅ ꯅꯨꯡꯉꯥꯏꯒꯗꯕ ꯃꯥꯜꯂꯦ ꯁꯤ ꯑꯣꯏꯅ ꯂꯩꯔꯣ ꯏꯇꯥꯎ